ꯍꯂꯣ ꯑꯣ ꯀꯨꯠ ꯐꯦꯁꯇꯤꯚꯦꯜ ꯌꯦꯡꯕꯒꯤ ꯀꯨꯠ ꯐꯦꯁꯇꯤꯚꯦꯜ ꯌꯦꯡꯕꯒꯤ ꯑꯣ ꯑꯗꯣ ꯑꯩꯈꯣꯏ ꯏꯁꯥꯒꯤ ꯒꯥꯔꯤ ꯌꯥꯎꯔꯛꯇꯕ ꯑꯗꯨꯒꯤ ꯁꯣꯝꯗ ꯍꯪꯒꯦ ꯇꯧꯕꯅꯦ ꯑꯥ ꯏꯁꯥꯒꯤ ꯌꯥꯎꯔꯛꯇ꯭ꯔꯦ ꯑꯗꯣ ꯑꯥ ꯑꯩ ꯑꯗꯣ ꯃꯐꯝꯗꯨꯗ ꯑꯩꯈꯣꯏꯁꯦ ꯑꯍꯤꯡ ꯂꯦꯛꯇꯣꯏꯕ ꯑꯗꯣ ꯃꯐꯝꯒꯤ ꯍꯣꯇꯦꯜ ꯀꯩꯀꯥꯒꯤ ꯂꯩꯕ꯭ꯔꯣ ꯑꯣ ꯑꯗꯨ ꯅꯣꯡꯃꯒꯤ ꯀꯌꯥ ꯑꯣꯏꯗꯣꯏꯅꯣ ꯃꯤ ꯑꯩꯒ ꯑꯩ ꯏꯃꯥꯟꯅꯕꯤ ꯑꯃꯒ ꯑꯩꯈꯣꯏ ꯑꯅꯤ ꯂꯩꯗꯣꯏꯅꯦ ꯑꯣ ꯑꯗꯣ ꯑꯩꯈꯣꯏ ꯀꯨꯠꯁꯦ ꯂꯣꯏꯗ꯭ꯔꯤꯐꯥꯎ ꯂꯩꯗꯣꯏꯅꯤꯅ ꯍꯣꯇꯦꯜꯗꯨꯗ ꯂꯩꯒꯦ ꯑꯗꯨ ꯒ꯭ꯌꯥꯁꯀꯤ ꯑꯗꯒꯤ ꯑꯦ ꯁꯤ ꯌꯥꯎꯕ ꯀꯩꯗꯧꯕ ꯂꯣꯏꯅ ꯁꯨꯔꯕꯣ ꯍꯣꯇꯦꯜ ꯃꯅꯨꯡꯗꯨꯗ ꯑꯗꯣ ꯑꯩꯈꯣꯏꯅ ꯍꯣꯇꯦꯜꯗꯨꯗ ꯂꯩꯕ ꯃꯇꯝꯗ ꯏꯁꯥꯅ ꯒ꯭ꯌꯥꯁ ꯂꯩꯔꯕꯅꯤꯅ ꯆꯥꯛ ꯊꯣꯡꯕ ꯅꯠꯇ꯭ꯔꯒ ꯏꯆꯦꯈꯣꯏꯅ ꯊꯣꯡꯉꯒ ꯄꯤꯔꯛꯄ ꯑꯗꯨꯝ ꯌꯥꯕ꯭ꯔꯣ ꯑꯣ ꯑꯗꯨꯗꯤ ꯒꯥꯔꯤꯒꯤꯒ ꯍꯣꯇꯦꯜꯒꯤꯒ ꯅꯣꯡꯃꯒꯤ ꯆꯥꯔꯖꯁꯤ ꯀꯌꯥ ꯑꯣꯏꯗꯣꯏꯅꯣ ꯑꯣ ꯑꯗꯨ ꯑꯩꯈꯣꯏꯅ ꯅꯣꯡꯃ ꯂꯩꯔꯁꯨ ꯅꯨꯃꯤꯠ ꯅꯤꯅꯤ ꯂꯩꯔꯁꯨ ꯈꯔ ꯑꯦꯃꯥꯎꯟꯗꯣ ꯈꯟꯊꯕ ꯌꯥꯕ꯭ꯔꯣ ꯐꯦꯁꯇꯤꯚꯦꯜ ꯂꯣꯏꯗ꯭ꯔꯤꯐꯥꯎ ꯑꯗꯨꯝ ꯂꯩꯔꯅꯤ ꯑꯩꯈꯣꯏ ꯅꯨꯃꯤꯠ ꯑꯍꯨꯝꯅꯤ ꯐꯥꯎꯗꯤ ꯂꯩꯒꯦ ꯑꯣ ꯑꯗꯨꯗꯤ ꯍꯣꯇꯦꯜꯒꯤꯒ ꯒꯥꯔꯤꯒꯤꯒ ꯆꯥꯔꯖꯇꯣ ꯄꯨꯟꯅ ꯑꯩꯈꯣꯏ ꯆꯠꯂꯝꯗꯥꯏꯗ ꯉꯥꯡꯅꯔꯁꯦ ꯐꯔꯦ ꯑꯗꯨꯗꯤ ꯌꯥꯝ ꯅꯨꯡꯉꯥꯏꯖꯔꯦ ꯊꯝꯖꯔꯒꯦ ꯎꯝ ꯍꯣ ꯍꯣꯏ